ꯁꯤ ꯀ꯭ꯋꯥꯊꯥ ꯕꯤꯂꯦꯁꯀꯤ ꯎꯁꯣꯏ ꯌꯤꯟꯕꯤ ꯏꯆꯦꯗꯣ ꯅꯠꯇ꯭ꯔꯣ ꯏꯆꯦ ꯅꯈꯣꯏꯒꯤ ꯀ꯭ꯋꯥꯊꯥ ꯕꯤꯂꯦꯁꯀꯤ ꯎꯁꯣꯏꯁꯦ ꯌꯥꯝꯅ ꯍꯥꯎꯏꯅꯦ ꯑꯗꯨꯅ ꯑꯩꯈꯣꯏꯔꯣꯝꯗ ꯌꯥꯝꯅ ꯗꯤꯃꯥꯟꯁꯤ ꯋꯥꯡꯉꯦ ꯑꯗꯨꯅ ꯑꯩꯁꯦ ꯍꯟꯗꯛꯁꯦ ꯈꯔ ꯌꯥꯝ ꯂꯩꯅꯤꯡꯕꯅꯤ ꯂꯩꯒꯗ꯭ꯔꯣ ꯑꯩꯁꯦ ꯀꯦ ꯖꯤ ꯇꯔꯥꯃꯉꯥ ꯀꯨꯟ ꯑꯁꯨꯃꯥꯏꯅ ꯂꯧꯒꯦ ꯇꯧꯕꯅꯦ ꯑꯥ ꯑꯗꯨ ꯃꯃꯟꯗꯤ ꯀꯃꯥꯏꯅ ꯍꯥꯏꯅꯁꯦꯕ ꯎꯝ ꯑꯗꯨ ꯏꯆꯦ ꯍꯨꯝꯐꯨꯁꯤ ꯀꯩꯁꯨꯕꯨꯗꯤ ꯀꯥꯏꯗꯦ ꯑꯗꯨ ꯂꯧꯕꯁꯦ ꯑꯗꯨꯝ ꯁꯣꯝꯅ ꯊꯤꯟꯕꯤꯔꯛꯇꯣꯏꯔꯣ ꯏꯆꯦꯅ ꯅꯠꯇ꯭ꯔꯒꯅ ꯑꯩꯅ ꯂꯥꯛꯑꯣ ꯍꯥꯏꯔꯤꯔꯣ ꯑꯥ ꯍꯣꯏ ꯍꯣꯏ ꯏꯆꯦ ꯑꯗꯨꯗꯤ ꯑꯩꯁꯦ ꯍꯪꯆꯤꯠ ꯐꯥꯎ ꯃꯅꯨꯡꯗ ꯂꯥꯛꯑꯒꯦ ꯀꯦ ꯖꯤ ꯀꯨꯟꯔꯣꯝꯗꯤ ꯑꯗꯨꯝ ꯊꯝꯕꯤꯔꯝꯃꯣ ꯍꯣꯏ ꯍꯣꯏ ꯏꯆꯦ ꯑꯗꯨꯗꯤ ꯑꯩ ꯂꯥꯛꯂꯝꯗꯥꯏꯗ ꯄꯥꯎ ꯐꯥꯎꯔꯛꯑꯒꯦ